ꯍꯧꯖꯤꯛ ꯃꯇꯝꯒꯤ ꯍꯪꯒꯥꯝꯁꯨ ꯌꯥꯎꯔꯦ ꯀꯣꯕꯤꯁꯨ ꯌꯥꯎꯔꯦ ꯈꯥꯃꯦꯟ ꯑꯁꯤꯟꯕꯁꯨ ꯌꯥꯎꯔꯦ ꯀꯔꯝ ꯀꯔꯝꯕ ꯑꯦꯟꯁꯥꯡ ꯄꯥꯝꯕꯤꯒꯦ ꯃꯃꯜꯁꯦ ꯃꯌꯥꯝꯅ ꯌꯣꯟꯅꯔꯤꯕ ꯃꯃꯜꯗꯨꯗꯒꯤꯗꯤ ꯂꯣꯏꯅ ꯇꯥꯔꯅꯤ ꯈꯥꯃꯦꯟ ꯑꯁꯤꯟꯕ ꯀꯦꯖꯤꯗ ꯂꯨꯄꯥ ꯃꯌꯥꯝꯅ ꯅꯤꯐꯨꯗ ꯌꯣꯟꯕꯗꯣ ꯑꯩꯗꯤ ꯂꯨꯄꯥ ꯀꯨꯟꯊ꯭ꯔꯥꯗ ꯊꯥꯖꯗꯣꯏꯅꯦ ꯑꯗꯨꯒ ꯀꯣꯕꯤꯁꯨ ꯀꯣꯕꯤ ꯍꯧꯖꯤꯛ ꯀꯣꯕꯤ ꯀꯦꯖꯤꯗ ꯂꯨꯄꯥ ꯀꯨꯟꯊ꯭ꯔꯥ ꯀꯨꯟꯊ꯭ꯔꯥ ꯄꯤꯕꯗꯣ ꯑꯩꯗꯤ ꯂꯨꯄꯥ ꯀꯨꯟꯗ ꯊꯥꯖꯩ ꯂꯨꯄꯥ ꯇꯔꯥ ꯇꯔꯥ ꯃꯌꯥꯝꯅ ꯌꯣꯟꯅꯔꯤꯕ ꯆꯥꯡꯗꯨꯗꯒꯤ ꯂꯨꯄꯥ ꯇꯔꯥ ꯇꯔꯥꯗꯤ ꯁꯣꯏꯗꯅ ꯇꯥꯔꯒ ꯊꯥꯖꯒꯦ ꯍꯣꯏ ꯑꯗꯣꯝꯅ ꯂꯧꯔꯤꯕ ꯀꯦꯖꯤ ꯃꯁꯤꯡ ꯌꯥꯝꯃꯒꯗꯤꯀꯣ ꯍꯦꯟꯅ ꯑꯩꯈꯣꯏꯅ ꯗꯤꯁꯀꯥꯎꯟ ꯇꯧꯖꯒꯦ ꯍꯦꯟꯅ ꯃꯃꯜ ꯇꯥꯕ ꯑꯣꯏꯖꯒꯦ ꯀꯦꯖꯤ ꯀꯌꯥ ꯀꯌꯥꯃꯨꯛ ꯂꯧꯕꯤꯕ ꯄꯥꯝꯕꯒꯦ ꯕꯣꯛꯁ ꯕꯣꯛꯁ ꯑꯃꯃꯝ ꯈꯃꯦꯟ ꯑꯁꯤꯟꯕ ꯕꯣꯛꯁ ꯑꯃꯃꯝꯗ ꯀꯦꯖꯤ ꯀꯨꯟ ꯀꯨꯟ ꯆꯜꯂꯦꯕꯀꯣ ꯕꯣꯛꯁ ꯑꯣꯏꯅ ꯑꯗꯣꯝꯅ ꯂꯧꯕꯤꯕ ꯄꯥꯝꯕ꯭ꯔꯥ ꯀꯃꯥꯏꯅ ꯇꯧꯕꯅꯣ ꯕꯣꯛꯁ ꯑꯣꯏꯅ ꯂꯧꯔꯒꯕꯨꯗꯤ ꯃꯃꯜ ꯍꯦꯟꯅ ꯇꯥꯖꯒꯅꯤ ꯕꯣꯛꯁ ꯀꯦꯖꯤ ꯀꯨꯟ ꯍꯥꯟꯕꯅꯦ ꯕꯣꯛꯁ ꯑꯃꯗꯀꯣ ꯑꯗꯨ ꯑꯣꯏꯇꯥꯔꯗꯤ ꯂꯨꯄꯥ ꯀꯌꯥ ꯇꯥꯔꯦ ꯈꯥꯃꯦꯟ ꯑꯁꯤꯟ ꯂꯨꯄꯥ ꯀꯨꯟꯊ꯭ꯔꯥ ꯄꯤ ꯀꯦꯖꯤꯗ ꯂꯨꯄꯥ ꯀꯨꯟꯊ꯭ꯔꯥ ꯑꯣꯏꯔꯗꯤ ꯕꯣꯛꯁ ꯑꯃꯗ ꯂꯨꯄꯥ ꯀꯨꯟꯊ꯭ꯔꯥ ꯀꯨꯟ ꯂꯨꯄꯥ ꯆꯥꯇ꯭ꯔꯨꯛ ꯑꯗꯣꯝꯗ ꯑꯩꯅ ꯂꯨꯄꯥ ꯌꯥꯡꯈꯩꯒꯤ ꯗꯤꯁꯀꯥꯎꯟ ꯄꯤꯖꯔꯒꯦ ꯄꯨꯄꯥ ꯆꯥꯃꯝꯉꯥ ꯌꯥꯡꯈꯩꯗ ꯀꯦꯖꯤꯗ ꯍꯧꯖꯤꯛ ꯖꯧꯖꯤꯛ ꯕꯖꯥꯔꯗ ꯂꯨꯄꯥ ꯀꯨꯟꯊ꯭ꯔꯥꯗ ꯊꯥꯕꯅꯦꯕꯀꯣ ꯑꯗꯣ ꯑꯩ ꯂꯨꯄꯥ ꯀꯨꯟ ꯀꯨꯟꯗ ꯊꯥꯖꯒꯦ ꯂꯨꯄꯥ ꯆꯥꯝꯃꯉꯥ

ꯎꯝ ꯍꯣꯏ ꯍꯣꯏ ꯌꯥꯝ ꯅꯨꯡꯉꯥꯏꯖꯔꯦ ꯑꯩꯒꯤ ꯄꯣꯠ ꯂꯩꯕꯤꯕꯒꯤꯗꯃꯛꯇ